ꯑꯩꯅ ꯕꯥꯖꯥꯔꯒꯤ ꯃꯥꯔꯀꯦꯠꯇꯒꯤ ꯐꯨꯔꯤꯠ ꯑꯃꯈꯛ ꯂꯩ ꯐꯨꯔꯤꯠꯇꯨ ꯌꯥꯝꯅ ꯐꯖꯩ ꯃꯆꯨꯗꯤ ꯀ꯭ꯔꯤꯝ ꯀꯂꯔꯅꯤ ꯑꯗꯨꯒ ꯐꯨꯔꯤꯠꯇꯨ ꯌꯥꯝꯅ ꯏꯪꯕ ꯂꯤꯠꯄꯗ ꯌꯥꯝꯅ ꯁꯤꯖꯤꯟꯅꯕ ꯌꯥꯝꯅ ꯅꯨꯡꯉꯥꯏꯕ ꯐꯤꯗ ꯑꯣꯏꯅꯁꯨ ꯇꯧꯏ ꯑꯗꯨꯒ ꯀꯂꯔꯁꯨ ꯄꯥꯜꯂꯤ ꯑꯗꯨꯒ ꯐꯨꯔꯤꯠ ꯈꯨꯗꯥꯡꯗꯁꯨ ꯀꯨꯟꯗꯥꯝ ꯑꯅꯤ ꯑꯗꯨꯒ ꯁꯝꯃꯔꯗ ꯂꯤꯠꯄ ꯌꯥꯅꯕꯒꯤꯗꯃꯛꯇ ꯑꯩꯈꯣꯏꯒꯤ ꯊꯦꯛꯀꯠꯂꯒ ꯑꯩꯈꯣꯏꯒꯤ ꯀ꯭ꯋꯥꯇꯔꯒꯤ ꯇꯥꯏꯞꯇ ꯑꯩꯈꯣꯏꯒꯤ ꯄꯥꯟꯕ ꯌꯥꯕ ꯀꯨꯟꯗꯥꯝ ꯑꯃꯁꯨ ꯄꯥꯜꯂꯝꯃꯤ ꯐꯨꯔꯤꯠꯇꯣ ꯁꯨꯕ ꯃꯇꯝꯗꯁꯨ ꯃꯆꯨ ꯀꯣꯛꯄ ꯈꯣꯠꯄ ꯍꯥꯏꯕ ꯑꯃꯠꯇ ꯂꯩꯇꯦ ꯑꯗꯨꯒ ꯑꯥꯏꯔꯟ ꯇꯧꯕꯗꯁꯨ ꯌꯥꯝꯅ ꯅꯨꯡꯉꯥꯏ ꯑꯗꯨꯒ ꯐꯨꯔꯤꯠꯇꯨ ꯑꯩꯅ ꯅꯤꯡꯊꯝ ꯊꯥꯒꯤ ꯃꯇꯝꯗ ꯂꯤꯠꯄꯗ ꯃꯊꯛꯇ ꯁꯨꯋꯤꯇꯔ ꯑꯃ ꯍꯥꯞꯄꯗꯁꯨ ꯌꯥꯝꯅ ꯅꯨꯡꯉꯥꯏꯕ ꯄꯣꯁꯁꯨ ꯌꯥꯝꯅ ꯇꯥꯕ ꯐꯨꯔꯤꯠ ꯃꯈꯜ ꯑꯃ ꯑꯣꯏꯌꯦ ꯑꯗꯨꯒ ꯐꯨꯔꯤꯠꯇꯨ ꯂꯩꯕ ꯃꯇꯝꯗꯁꯨ ꯄ꯭ꯔꯥꯏꯖꯁꯨ ꯌꯥꯝꯅ ꯋꯥꯡꯕ ꯑꯣꯏꯗꯦ ꯑꯩꯅ ꯁꯤꯖꯤꯟꯅꯕ ꯃꯇꯝꯗ ꯅꯨꯡꯉꯥꯏꯕꯅꯤꯅ ꯄꯤꯔꯝꯃꯤꯕ ꯄ꯭ꯔꯥꯏꯖꯇꯨꯒ ꯁꯤꯖꯤꯟꯅꯕꯗ ꯅꯨꯡꯉꯥꯏꯔꯤꯕꯗꯨꯒ ꯌꯥꯝꯅ ꯆꯥꯟꯅꯩ ꯑꯅ ꯑꯩꯅ ꯈꯜꯂꯤ